ꯇꯥꯕꯔꯣ ꯃꯨꯁꯞ ꯅꯪ ꯀꯥꯏ ꯂꯩꯒꯦ ꯅꯪ ꯒꯥꯔꯤꯗꯨꯕꯨ ꯋꯥꯏꯕ ꯌꯥꯒꯗꯔꯣꯅꯦ ꯅꯨꯃꯤꯠ ꯇꯔꯥꯅꯤ ꯈꯛꯀꯤ ꯀꯣꯏꯕ ꯆꯠꯄꯩꯅꯤꯗ ꯏꯃꯥ ꯈꯣꯏ ꯑꯅꯛ ꯑꯅꯛꯄ ꯃꯐꯝꯗ ꯀꯣꯏꯕ ꯆꯠꯀꯦ ꯍꯥꯏꯔꯤꯅꯦ ꯇꯔꯥꯅꯤ ꯈꯛꯀꯤꯅꯤꯗ ꯕꯔꯥꯕꯨ ꯀꯌꯥꯝ ꯂꯧꯗꯣꯏꯅꯣꯕ ꯃꯤꯗꯤ ꯇꯔꯨꯛꯅꯤꯗ ꯏꯃꯥꯅꯦ ꯏꯄꯥꯅꯦ ꯏꯅꯥꯎꯄꯤ ꯑꯅꯤꯝꯅꯦ ꯏꯆꯦ ꯑꯝꯅꯦ ꯏꯌꯥꯝꯕ ꯑꯝꯅꯦ ꯄꯩꯁꯥ ꯄꯩꯁꯥꯒꯤꯗꯣ ꯑꯗꯨꯝ ꯍꯥꯏꯔꯛꯑꯁꯨ ꯌꯥꯏꯅꯦ ꯍꯧꯖꯤꯛ ꯑꯣꯏꯅ ꯀꯌꯥ ꯂꯧꯗꯣꯏꯅꯣ ꯀꯤꯂꯣꯃꯤꯇꯔ ꯗ ꯀꯌꯥ ꯂꯩꯒꯦ ꯊꯥꯎ ꯃꯥꯃꯟꯅ ꯀꯌꯥ ꯄꯤꯔꯤꯒꯦ ꯑꯗꯨ ꯑꯗꯨꯅꯆꯤꯡꯕ ꯑꯇꯣꯞꯄꯁꯨ ꯑꯗꯨꯝ ꯍꯥꯏꯔꯛꯑꯁꯨ ꯌꯥꯏ ꯅꯪ ꯀꯔꯤ ꯈꯜꯂꯤꯒꯦꯗꯨ ꯆꯠꯁꯦ ꯍꯥꯏꯔꯥ ꯆꯠꯂꯣꯏ ꯍꯥꯏꯔꯤꯔꯥ ꯍꯨꯖꯤꯛ ꯍꯥꯏꯔꯛꯑꯣꯗ ꯍꯧꯖꯤꯛ ꯍꯥꯏꯍꯧꯔꯤꯁꯤꯗꯤ ꯑꯇꯣꯞꯄ ꯑꯃ ꯅꯦꯛꯅꯕ ꯅꯪ ꯍꯥꯏꯔꯛꯑꯗꯤ ꯌꯥꯏꯗꯅ ꯀꯅꯥꯅ ꯈꯪ ꯅꯪ ꯑꯃꯨꯛ ꯍꯌꯦꯡ ꯌꯥꯔꯛꯇ꯭ꯔꯁꯨ ꯑꯗꯨꯅ ꯀꯟꯐꯝ ꯑꯣꯏꯍꯧꯕꯗꯨꯅ ꯐꯩꯗꯅ ꯍꯨꯖꯤꯛ ꯍꯥꯏꯔꯛꯑꯣꯗ ꯑꯗꯨꯅ ꯐꯩꯗ